ꯁꯦꯜ ꯍꯦꯟꯅ ꯇꯨꯡꯁꯤꯟꯅꯕ ꯉꯝꯅꯕ ꯑꯩꯅ ꯑꯇꯣꯞ ꯑꯇꯣꯞꯄ ꯆꯤꯟꯆꯥꯛ ꯃꯈꯜꯒꯤ ꯇꯂꯞ ꯑꯇꯩ ꯑꯇꯩ ꯀ꯭ꯋꯥꯅꯆꯤꯡꯅ ꯁꯤꯖꯤꯟꯅꯗꯦ ꯀꯩꯒꯤꯅꯣ ꯍꯥꯏꯕ ꯃꯇꯝ ꯁꯤꯖꯤꯟꯅꯕ ꯃꯇꯝꯗ ꯑꯩꯉꯣꯟꯗ ꯄꯩꯁꯥ ꯇꯨꯡꯁꯤꯟꯕ ꯉꯝꯃꯣꯏ ꯑꯗꯨꯅ ꯑꯩ ꯁꯤꯖꯤꯟꯅꯗꯦ ꯑꯗꯨꯒ ꯑꯇꯣꯞ ꯑꯇꯣꯞꯄ ꯁꯣꯁꯦꯜ ꯃꯦꯗꯤꯌꯥꯗ ꯁꯦꯜ ꯊꯨꯝꯒ ꯃꯔꯤ ꯂꯩꯅꯅ ꯄꯥꯎꯇꯥꯛ ꯄꯤꯕ ꯇꯧꯗꯦ ꯁꯦꯜꯒ ꯃꯔꯤ ꯂꯩꯅꯕ ꯄꯥꯎꯇꯥꯛꯁꯤꯡꯗꯃꯛ ꯑꯩꯍꯥꯛꯅ ꯑꯇꯣꯞ ꯑꯇꯣꯞꯄꯗ ꯁꯤꯖꯤꯟꯅꯕꯁꯨ ꯂꯩꯈꯤꯗꯦ